ꯂꯝꯖꯦꯜ ꯆꯦꯟꯕꯅ ꯑꯩꯈꯣꯏꯗ ꯌꯥꯝꯅ ꯍꯛꯆꯥꯡꯁꯦ ꯔꯤꯒꯨꯂꯔ ꯑꯣꯏꯅ ꯆꯦꯟꯕꯅ ꯍꯛꯆꯥꯡ ꯅꯨꯡꯉꯥꯏꯍꯜꯂꯤ ꯑꯗꯨꯒ ꯍꯛꯆꯥꯡꯗ ꯑꯅꯥ ꯑꯌꯦꯛ ꯀꯌꯥꯗꯩ ꯀꯥꯏꯊꯣꯛꯏ ꯑꯗꯨꯒ ꯍꯛꯆꯥꯡ ꯑꯩꯈꯣꯏ ꯆꯣꯛꯊꯔꯝꯕ ꯀꯩꯀꯥ ꯃꯌꯥꯝ ꯂꯩꯔꯝꯃꯁꯨ ꯆꯥꯡ ꯅꯥꯏꯅ ꯂꯝꯖꯦꯜ ꯆꯦꯟꯕ ꯍꯛꯆꯥꯡꯒꯤ ꯑꯅꯥꯕ ꯀꯩꯀꯥ ꯂꯣꯏꯅ ꯀꯣꯛꯍꯟꯕ ꯉꯝꯃꯤ ꯂꯣꯏꯅꯅ ꯑꯩꯈꯣꯏ ꯂꯝꯖꯦꯜ ꯆꯦꯜꯂꯨꯔꯀꯥꯟꯗ ꯅꯨꯃꯤꯠꯇꯨ ꯏꯁꯥ ꯆꯣꯛꯊꯔ ꯂꯩꯔꯝꯕ ꯀꯩꯗꯧꯕ ꯌꯥꯎꯔꯁꯨ ꯂꯝꯖꯦꯜ ꯆꯦꯜꯂꯨꯔꯕ ꯃꯇꯨꯡ ꯉꯥꯏꯍꯥꯛ ꯂꯩꯔꯒ ꯄꯣꯊꯥꯔꯕ ꯃꯇꯨꯡꯗ ꯏꯁꯥꯗ ꯌꯥꯝꯅ ꯐ꯭ꯔꯦꯁ ꯑꯣꯏꯕ ꯅꯨꯡꯉꯥꯏꯕ ꯐꯥꯎꯋꯦ ꯑꯃꯗꯤ ꯂꯝꯖꯦꯜ ꯆꯥꯡ ꯅꯥꯏꯅ ꯆꯦꯟꯕꯅ ꯍꯛꯆꯥꯡ ꯐꯍꯜꯂꯤ